ꯍꯂꯣ ꯑꯣ ꯍꯂꯣ ꯇꯥꯔꯦꯀꯣ ꯑꯩꯈꯣꯏꯁꯦ ꯑꯩꯈꯣꯏꯒꯤ ꯃꯅꯤꯄꯨꯔꯗ ꯍꯧꯖꯤꯛ ꯀꯣꯏꯕ ꯌꯥꯕ ꯃꯐꯝꯁꯤꯡꯁꯦ ꯀꯥꯏ ꯀꯥꯏꯗ ꯂꯩꯒꯦ ꯍꯥꯏꯕ ꯑꯗꯨꯝ ꯍꯥꯏꯕꯤꯔꯛ ꯌꯥꯒꯗ꯭ꯔꯥ ꯑꯣ ꯎꯝ ꯍꯣꯏ ꯑꯩꯈꯣꯏꯒꯤ ꯀꯩꯅꯣ ꯍꯣꯏ ꯃꯅꯤꯄꯨꯔꯒꯤ ꯑꯣꯏꯅ ꯑꯩꯈꯣꯏꯒꯤ ꯀꯣꯏꯕ ꯌꯥꯕ ꯖꯒꯥꯁꯤꯡ ꯑꯩꯈꯣꯏꯒꯤ ꯍꯣꯝ ꯏꯁꯇꯦꯒꯨꯝꯕ ꯂꯩꯕ ꯌꯥꯕ ꯑꯗꯨꯒꯨꯝꯕꯁꯦ ꯀꯗꯣꯝ ꯀꯗꯣꯝꯗ ꯑꯣꯏꯅ ꯂꯩꯕ ꯌꯥꯕꯒꯦ ꯑꯗꯣ ꯏꯚꯟ ꯑꯩꯅ ꯇꯥꯕꯗꯗꯤ ꯑꯩꯈꯣꯏꯒꯤ ꯂꯣꯛꯇꯥꯛ ꯄꯥꯠꯇꯐꯥꯎ ꯀꯩꯅꯣ ꯇꯧꯕ ꯌꯥꯏ ꯍꯥꯏꯅ ꯂꯩ ꯑꯗꯣ ꯑꯗꯣꯝ ꯆꯠꯀꯦ ꯍꯥꯏ ꯇꯥꯔꯗꯤ ꯀꯃꯥꯏꯅ ꯐꯨꯝꯗꯤꯒꯤ ꯍꯣꯝ ꯏꯁꯇꯦꯒꯨꯝꯕ ꯂꯩꯕꯁꯤꯡꯗꯣ ꯀꯃꯥꯏ ꯀꯃꯥꯏ ꯆꯠꯄ ꯌꯥꯒꯦꯗꯣ ꯍꯥꯏꯐꯦꯠꯇꯪ ꯍꯥꯏꯕꯤꯕ ꯌꯥꯒꯗ꯭ꯔꯥ ꯍꯣꯏ ꯑꯍꯣꯏ ꯑꯣ ꯑꯗꯨꯗꯤ ꯍꯧꯖꯤꯛꯀꯤ ꯑꯩꯈꯣꯏꯅ ꯍꯥꯏꯔꯤꯕ ꯍꯣꯝ ꯏꯁꯇꯦ ꯑꯗꯩ ꯒꯥꯔꯗꯦꯟ ꯂꯩꯔꯤꯁꯤꯡꯗꯣ ꯑꯩꯈꯣꯏꯅ ꯆꯠꯀꯦ ꯍꯥꯏ ꯇꯥꯔꯒꯗꯤ ꯀꯃꯥꯏꯅ ꯆꯠꯄ ꯌꯥꯅꯤ ꯑꯗꯨꯁꯨ ꯍꯥꯏꯐꯦꯠꯇꯪ ꯑꯝꯇ ꯍꯥꯏꯕꯤꯔꯛꯎꯅꯦ ꯑꯗꯨꯒ ꯀꯌꯥ ꯀꯌꯥꯃꯨꯛꯀ ꯃꯇꯝ ꯀ꯭ꯌꯥꯝ ꯆꯪꯉꯤ ꯈꯣꯠꯂꯤ ꯀꯤꯂꯣꯃꯤꯇꯔꯅ ꯀꯌꯥꯃꯨꯛꯀ ꯂꯥꯞꯄꯤ ꯍꯥꯏꯕꯗꯣ ꯍꯥꯏꯐꯦꯠꯇꯪ ꯍꯥꯏꯕꯤꯔꯛꯑꯣ ꯑꯍꯣꯏ ꯑꯍꯣꯏ ꯍꯣꯏ ꯑꯣ ꯑꯗꯨꯝ ꯀꯩꯅꯣ ꯇꯧꯕꯤꯌꯨ ꯍꯧꯖꯤꯛꯀꯤ ꯑꯩꯈꯣꯏꯅ ꯂꯣꯛꯇꯥꯛ ꯀꯤ ꯆꯠꯄꯗꯨ ꯊꯥꯡꯒ ꯊꯥꯡꯒ ꯀꯔꯥꯡ ꯍꯥꯏꯕ ꯅꯠꯇ꯭ꯔꯥ ꯑꯥꯏꯂꯦꯟ ꯑꯩꯈꯣꯏꯒꯤ ꯑꯣ ꯑꯗꯨ ꯑꯗꯨ ꯆꯪꯒꯦ ꯍꯥꯏ ꯇꯥꯔꯒꯗꯤ ꯑꯩꯈꯣꯏꯒꯤ ꯍꯣꯏ ꯑꯗꯨ ꯑꯗꯨꯒꯤ ꯀꯔꯥꯡꯗꯣ ꯆꯠꯀꯦ ꯍꯥꯏ ꯇꯥꯔꯗꯤ ꯑꯩꯈꯣꯏ ꯏꯝꯐꯥꯜꯗꯒꯤ ꯑꯗꯨꯝ ꯂꯥꯛꯑꯀꯥꯟꯗ ꯀꯩꯅꯣ ꯑꯣꯏꯗꯣꯏꯅꯦꯕꯀꯣ ꯆꯠꯂꯀꯥꯟꯗ ꯑꯍꯣꯏ ꯍꯣꯏ ꯑꯗꯨꯑꯣꯏꯗꯤ ꯑꯗꯨꯒꯤ ꯍꯧꯖꯤꯛꯖꯤꯛꯀꯤ ꯀꯩꯅꯣꯗꯒꯤ ꯀꯔꯥꯡ ꯍꯤꯒꯤꯗꯨꯗ ꯇꯣꯡꯉ ꯆꯠꯄꯗ ꯃꯤ ꯑꯃꯗꯗꯤ ꯀꯌꯥꯃꯨꯛꯀ ꯂꯧꯋꯤ ꯍꯥꯏꯕꯒꯤ ꯀꯩꯅꯣꯗꯤ ꯑꯗꯨꯝ ꯅꯣꯂꯦꯖ ꯂꯩꯕꯤꯕ꯭ꯔꯥ ꯑꯣ ꯑꯗꯣ ꯍꯤ ꯍꯤ ꯑꯃꯗꯗꯤ ꯃꯤ ꯀꯌꯥꯃꯨꯛꯀꯗꯤ ꯇꯣꯡꯕ ꯌꯥꯏ ꯉꯁꯥꯏꯒꯤ ꯕꯣꯠꯇꯨꯗꯅ ꯀꯌꯥꯃꯨꯛ ꯑꯍꯣꯏ ꯑꯣ ꯑꯗꯨꯑꯣꯏꯗꯤ ꯍꯧꯖꯤꯛꯀꯤ ꯍꯤꯗꯣ ꯑꯩꯈꯣꯏꯒꯤ ꯃꯥꯒꯤ ꯑꯩꯈꯣꯏ ꯃꯊꯛꯀ ꯔꯨꯞ ꯀꯩꯀꯩ ꯑꯗꯨꯝ ꯀꯨꯞꯄ ꯈꯣꯠꯄ ꯇꯧꯕ꯭ꯔꯥ ꯀꯃꯥꯏ ꯇꯧꯋꯤ ꯑꯍꯣꯏ ꯑꯣ ꯑꯗꯨ ꯍꯧꯖꯤꯛꯀꯤ ꯊꯥꯡꯒꯒꯤ ꯑꯀꯣꯏꯕꯗꯨꯗꯗꯤ ꯑꯗꯨꯝ ꯀꯩꯅꯣ ꯂꯩꯒꯗ꯭ꯔꯥ ꯑꯩꯈꯣꯏꯅ ꯌꯦꯡꯕ ꯌꯥꯕ ꯑꯩꯈꯣꯏꯒꯤ ꯂꯥꯛꯇꯥꯛ ꯐꯖꯕ ꯑꯗꯨꯝ ꯌꯦꯡꯕ ꯌꯥꯗꯣꯏꯔꯥ ꯑꯍꯣꯏ ꯍꯣꯏ ꯑꯣ ꯑꯗꯒꯤ ꯍꯧꯖꯤꯛꯀꯤ ꯍꯣꯝ ꯏꯁꯇꯦꯒꯨꯝꯕꯗꯨꯗꯤ ꯑꯩꯈꯣꯏꯅ ꯍꯥꯟꯅ ꯕꯨꯀꯤꯡ ꯇꯧꯔꯀꯥꯟꯗ ꯀꯩꯅꯣ ꯇꯧꯖꯒꯗ꯭ꯔꯥ ꯅꯠꯇ꯭ꯔꯒꯅ ꯑꯗꯨꯝ ꯑꯩꯈꯣꯏꯅ ꯆꯠꯂꯀꯥꯟꯗ ꯈꯨꯗꯛꯇ ꯑꯗꯨꯝ ꯂꯩꯕꯒꯤ ꯃꯣꯏꯗ ꯑꯗꯨꯝ ꯍꯥꯏꯔꯒ ꯌꯥꯒꯗ꯭ꯔꯥ ꯀꯃꯥꯏꯅ ꯑꯗꯨꯒꯤ ꯅꯣꯂꯦꯖꯇꯨꯝꯇꯪꯒ ꯍꯥꯏꯕꯤꯌꯨ ꯑꯍꯣ ꯑꯗꯨꯑꯣꯏꯗꯤ ꯌꯥꯝ ꯅꯨꯡꯉꯥꯏꯖꯔꯦ ꯑꯗꯣ ꯑꯩꯈꯣꯏ ꯃꯤ ꯃꯉꯥ ꯇꯔꯨꯛꯀꯤ ꯀꯩꯅꯣ ꯇꯧꯒꯦꯅꯗꯤ ꯈꯟꯖꯕꯅꯦ ꯑꯗꯣ ꯀꯌꯥꯃꯨꯛꯀꯗꯤ ꯁꯨꯝ ꯆꯥꯎꯔꯥꯛꯅ ꯑꯩꯈꯣꯏ ꯃꯤ ꯂꯥꯛꯀꯦ ꯍꯥꯏꯔꯒꯗꯤ ꯑꯩꯈꯣꯏꯁꯦ ꯇꯣꯉꯥꯟꯅ ꯇꯦꯛꯁꯤꯒꯨꯝꯕ ꯍꯥꯌꯔ ꯇꯧꯕꯒꯤ ꯐꯦꯁꯤꯂꯤꯇꯤꯁꯀꯨꯝꯕꯗꯤ ꯂꯩꯒꯗ꯭ꯔꯥ ꯑꯍꯣꯏ ꯑꯍꯣꯏ ꯎꯝ ꯑꯗꯨꯗꯤ ꯑꯩꯈꯣꯏꯅ ꯑꯗꯨꯝ ꯑꯥꯗ ꯂꯩꯕ ꯑꯩꯈꯣꯏꯒꯤ ꯀꯩꯅꯣꯗꯣ ꯃꯣꯏꯗ ꯍꯪꯉꯀꯥꯟꯗ ꯑꯗꯨꯝ ꯂꯥꯏꯟꯗ ꯅꯠꯇ꯭ꯔꯒꯅ ꯀꯩꯅꯣꯗ ꯑꯣꯏꯗꯣꯏꯅꯦꯕꯀꯣ ꯂꯥꯛꯇꯣꯏꯁꯦ ꯑꯗꯩ ꯃꯊꯪ ꯀꯩꯀꯩ ꯑꯩꯈꯣꯏꯅ ꯀꯩꯅꯣꯒꯨꯝꯕ ꯍꯥꯏꯔꯤꯕ ꯍꯣꯝ ꯏꯁꯇꯦꯒꯨꯝꯕꯗꯨꯗ ꯑꯩꯈꯣꯏꯅ ꯀꯩꯅꯣ ꯇꯧꯒꯦ ꯍꯥꯏꯔꯒꯗꯤ ꯂꯩꯅꯕꯒꯤ ꯃꯣꯏꯗ ꯄꯥꯎ ꯐꯥꯎꯕꯒꯤ ꯅꯝꯕꯔꯒꯨꯝꯕꯁꯨ ꯑꯗꯨꯝ ꯑꯩꯈꯣꯏꯒꯤ ꯋꯦꯕ ꯁꯥꯏꯠꯀꯨꯝꯕꯗꯒ ꯊꯣꯛꯄ ꯑꯗꯣ ꯍꯣꯝ ꯏꯁꯇꯦꯗꯨꯗ ꯃꯃꯤꯡ ꯈꯔ ꯈꯪꯕꯤꯕ ꯂꯩꯔꯗꯤ ꯍꯥꯏꯐꯦꯠꯇꯪ ꯍꯥꯏꯕꯤꯔꯛ ꯌꯥꯒꯗ꯭ꯔꯥ ꯑꯩꯅ ꯑꯗꯨꯝ ꯅꯣꯂꯦꯖ ꯂꯧꯅꯕ ꯍꯣ ꯑꯗꯣ ꯑꯉꯥꯡꯒꯤ ꯁꯥꯟꯅꯐꯝꯒꯨꯝꯕꯗꯤ ꯑꯗꯨꯝ ꯂꯩꯕ꯭ꯔꯥ ꯑꯍꯣꯏ ꯍꯣꯏ ꯑꯦꯃ꯭ꯌꯨꯁꯃꯦꯟ ꯄꯥꯔꯛꯀꯤ ꯆꯠꯄꯩ ꯑꯗꯨꯒꯤꯗꯨꯗꯤ ꯏꯝꯐꯥꯜꯗꯩꯗꯤ ꯀꯤꯂꯣꯃꯤꯇꯔ ꯀꯌꯥꯃꯨꯛ ꯑꯣꯏꯅꯤ ꯑꯣ ꯑꯗꯨ ꯍꯣꯏ ꯍꯣꯏ ꯑꯗꯨꯗꯤ ꯑꯗꯣ ꯑꯉꯥꯡꯈꯩꯒꯤ ꯃꯣꯏꯒꯤ ꯍꯧꯖꯤꯛꯀꯤ ꯑꯦꯃ꯭ꯌꯨꯁꯃꯦꯟ ꯄꯥꯔꯛꯀꯤꯗꯨꯗꯤ ꯆꯪꯕ ꯃꯇꯝꯗ ꯄꯔ ꯍꯦꯠꯇ ꯀꯌꯥꯃꯨꯛꯀꯗꯤ ꯂꯧꯋꯤ ꯈꯪꯕꯤꯕ꯭ꯔꯥ ꯑꯍꯣꯏ ꯍꯣꯏꯍꯣꯏ ꯌꯥꯝ ꯅꯨꯡꯉꯥꯏꯖꯔꯦ ꯑꯗꯨꯗꯤ ꯑꯗꯨꯝ ꯀꯩꯅꯣ ꯇꯧꯅꯅꯕ ꯊꯝꯖꯔꯒꯦ ꯊꯝꯖꯔꯦ